ꯑꯣ ꯑꯁꯤ ꯀꯩꯅꯣ ꯋꯥꯕꯒꯥꯏꯒꯤ ꯀꯩꯅꯣ ꯑꯦ ꯕꯦꯖꯤꯇꯦꯕꯜꯒ ꯌꯣꯟꯕ ꯗꯨꯀꯥꯟꯗꯨ ꯅꯠꯇ꯭ꯔꯣ ꯑꯣ ꯑꯩ ꯑꯣ ꯑꯩꯗꯨꯀꯣ ꯀꯩꯅꯣ ꯑꯉꯥꯡꯒꯤ ꯕꯥꯔꯗꯦ ꯂꯩꯕ ꯑꯗꯨꯒꯤ ꯏꯟꯖꯥꯡ ꯅꯥꯄꯤ ꯈꯤꯇꯪ ꯄꯥꯝꯕ ꯀꯣꯕꯤ ꯑꯗꯒꯤ ꯒꯖꯔ ꯊꯕꯤꯒꯨꯝꯕꯀꯣ ꯑꯗꯣ ꯑꯗꯨ ꯄ꯭ꯔꯥꯏꯖꯅ ꯀꯌꯥ ꯀꯌꯥ ꯂꯩꯔꯤꯅꯣ ꯑꯥ ꯑꯥ ꯀꯩꯅꯣ ꯑꯣꯏꯅ ꯄꯤꯕꯤꯌꯣ ꯍꯥꯏꯗꯤ ꯑꯉꯥꯡꯅ ꯆꯥꯗꯧꯅꯤꯅꯀꯣ ꯍꯥꯔ ꯆꯥꯏꯗꯕꯗꯣ ꯑꯣꯔꯒꯥꯅꯤꯛ ꯑꯣꯏꯕꯗꯣ ꯇꯥꯡꯖꯔꯁꯨꯀꯣ ꯑꯗꯨ ꯑꯣꯏꯅ ꯄꯤꯕꯤꯔꯛꯑꯣ ꯀꯣꯕꯤꯗꯨ ꯀꯤꯖꯤ ꯑꯗꯨꯝ ꯒꯖꯔꯁꯨ ꯀꯤꯖꯤ ꯑꯅꯤꯀꯣ ꯀꯣꯕꯤ ꯀꯤꯖꯤ ꯑꯅꯤ ꯑꯗꯩ ꯊꯕꯤꯅ ꯀꯤꯖꯤ ꯑꯍꯨꯝꯒꯨꯝꯕ ꯑꯗꯣ ꯑꯗꯨꯃꯥꯏꯅ ꯑꯗꯨꯝ ꯄꯤꯕꯤꯔꯛꯑꯣ ꯑꯗꯒꯤ ꯀꯩꯅꯣꯒꯨꯝꯕ ꯂꯩꯕ꯭ꯔꯣ ꯀꯣꯕꯤꯗꯨ ꯈꯤꯇꯪ ꯑꯄꯤꯛ ꯄꯤꯛꯄ ꯅꯠꯇꯕꯀꯣ ꯈꯤꯇꯪ ꯆꯥꯎꯕ ꯁꯥꯏꯖꯇꯨ ꯑꯣꯏꯅ ꯌꯦꯡꯉꯒ ꯄꯤꯕꯤꯔꯛꯑꯣ ꯈꯔ ꯐ꯭ꯔꯦꯁ ꯑꯣꯏꯕ ꯑꯗꯒꯤ ꯊꯕꯤꯅ ꯀꯤꯖꯤ ꯀꯌꯥ ꯀꯤꯖꯤꯗ ꯀꯩꯌꯥꯃꯨꯛ ꯄꯤꯕ ꯑꯣꯑꯣ ꯎꯝ ꯑꯑꯥ ꯌꯥꯎꯗꯣꯏꯅꯤ ꯌꯥꯎꯗꯣꯏꯅꯤ ꯃꯔꯣꯏ ꯃꯅꯥ ꯏꯁꯄ꯭ꯔꯤꯡ ꯑꯣꯅꯤꯌꯟ ꯃꯅꯥꯗꯨꯁꯨ ꯑꯗꯨꯁꯨ ꯄꯤꯕꯤꯔꯛꯑꯣ ꯂꯨꯄꯥ ꯑꯗꯨꯝ ꯌꯥꯡꯈꯩꯃꯨꯛꯀꯤꯀꯣ ꯍꯥꯞꯄꯤꯔꯛꯑꯣ ꯑꯗꯨꯁꯨ ꯌꯥꯅꯤ ꯌꯥꯅꯤ ꯍꯣꯝ ꯗꯤꯂꯤꯕꯔꯤ ꯇꯧꯕꯤꯔꯛꯑꯣ ꯑꯩꯈꯣꯏꯗꯨ ꯂꯥꯛꯄꯗꯨ ꯈꯤꯇꯪ ꯐꯔꯛ ꯇꯥꯕ ꯑꯗꯩ ꯒꯖꯔꯗꯨ ꯑꯃ ꯎꯝ ꯀꯛꯆꯤꯡꯗꯒꯤꯅꯦ ꯏꯁꯥ

ꯑꯣꯑꯣ ꯑꯗꯨ ꯀꯩꯅꯣ ꯇꯧꯔꯒꯦ ꯍꯧꯖꯤꯛꯀꯤꯗꯤꯀꯣ ꯍꯥꯏꯗꯤ ꯑꯗꯨꯝ ꯑꯩꯒꯤ ꯍꯧꯖꯤꯛꯀꯤ ꯗꯔꯀꯥꯔ ꯑꯣꯏꯕꯁꯤ ꯁꯤ ꯈꯛꯇꯪ ꯑꯗꯨꯝ ꯂꯧꯖꯒꯦ ꯃꯇꯨꯡ ꯃꯇꯨꯡꯗꯁꯨ ꯑꯗꯨꯝ ꯑꯩ ꯑꯣꯗꯔ ꯑꯗꯨꯝ ꯇꯧꯔꯛꯑꯒꯦ ꯑꯥ ꯑꯑꯥ ꯍꯥꯞꯄꯤꯔꯛꯑꯣ ꯐꯖꯅ ꯄꯦꯛ ꯇꯧꯕꯤꯔꯛꯑꯣ ꯑꯗꯣꯝꯅ ꯑꯗꯨꯒ ꯑꯗꯨꯝ ꯍꯣꯝ ꯗꯤꯂꯤꯕꯔꯤ ꯑꯗꯨꯝ ꯇꯧꯕꯤꯔꯛꯑꯣ ꯌꯥꯝ ꯅꯨꯡꯉꯥꯏꯖꯔꯦ

ꯗꯦꯂꯤꯕꯔꯁꯦ ꯑꯣ ꯏꯕꯤꯅꯤꯡꯗ ꯑꯗꯨꯝ ꯊꯤꯟꯕꯤꯔꯛꯑꯣ ꯍꯥꯏꯗꯤꯀꯣ ꯅꯨꯃꯤꯗꯥꯡꯒꯤ ꯐꯪꯁꯟꯅꯦꯕ ꯑꯗꯨꯅ ꯀꯛꯆꯤꯡ ꯈꯨꯟꯌꯥꯏ ꯂꯩꯀꯥꯏ ꯑꯦꯗ꯭ꯔꯦꯁꯇꯨ ꯀꯛꯆꯤꯡ ꯈꯨꯟꯌꯥꯏ ꯂꯩꯀꯥꯏ ꯑꯗꯨꯝ ꯏꯕꯤꯔꯣ ꯌꯥꯔꯅꯤꯀꯣ ꯎꯝ ꯑꯗꯨꯝ ꯅꯤꯔꯨꯄꯃꯥ ꯍꯥꯏꯔꯒ ꯑꯗꯨꯝ ꯌꯥꯔꯦ

ꯒꯖꯔ ꯑꯅꯤ ꯑꯥ ꯑꯥ ꯑꯥ ꯑꯥ ꯑꯥ ꯑꯥ ꯑꯥ ꯌꯥꯏꯌꯦ ꯎꯝ ꯎꯝ ꯎꯝ ꯍꯣꯏ ꯍꯣꯏ ꯌꯥꯝ ꯅꯨꯡꯉꯥꯏꯖꯔꯦ ꯎꯝ ꯍꯣꯏ ꯍꯣꯏ ꯌꯥꯝ ꯅꯨꯡꯉꯥꯏꯖꯔꯦ ꯑꯪ ꯊꯝꯃꯒꯦ